ꯍꯦꯜꯂꯣ ꯑꯣ ꯃꯥꯟꯅꯦ ꯃꯥꯟꯅꯦ ꯀꯣꯜꯂꯤꯛꯁꯦ ꯂꯣꯏꯅꯃꯛ ꯁꯨꯔꯦ ꯍꯥꯏꯕꯇꯥꯔꯦ ꯄꯨꯈꯝ ꯇꯦꯡꯀꯣꯠ ꯈꯨꯖꯥꯏ ꯂꯣꯏꯅꯃꯛ ꯂꯩ ꯐꯪꯒꯅꯤ ꯍꯥꯏꯕꯇꯥꯔꯦ ꯑꯥꯎ ꯌꯥꯎꯅꯤꯌꯦ ꯑꯣ ꯍꯣꯏ ꯍꯣꯏ ꯑꯗꯨꯁꯨ ꯑꯗꯨꯒꯨꯝꯕꯁꯨ ꯐꯪꯅꯤ

ꯍꯣꯏ ꯍꯣꯏ ꯑꯗꯨꯒꯨꯝꯕꯁꯨ ꯍꯣꯏ ꯍꯣꯏ ꯑꯗꯨꯒꯨꯝꯕꯁꯨ ꯂꯣꯏꯅꯃꯛ ꯐꯪꯒꯅꯤ ꯍꯥꯏꯕꯇꯥꯔꯦ ꯃꯃꯜꯁꯦ ꯂꯧꯕꯒꯤ ꯆꯥꯡ ꯍꯥꯏꯗꯤ ꯀꯣꯟꯗꯣ ꯀꯌꯥꯝ ꯆꯥꯎꯋꯤ ꯄꯤꯛꯏ ꯆꯥꯡ ꯆꯥꯡꯗꯨꯗ ꯂꯥꯛꯀꯅꯤꯌꯦ ꯀꯦꯖꯤꯗ ꯑꯣꯟꯂꯒ ꯂꯧꯕꯁꯨ ꯌꯥꯏꯌꯦꯕ ꯀꯣꯟꯁꯤꯡꯁꯦ ꯑꯥꯎ ꯂꯣꯏꯅꯃꯛ ꯐꯪꯒꯅꯤ ꯂꯣꯏ ꯐꯪꯒꯅꯤ ꯍꯣꯏ ꯎꯝ

ꯑꯥꯎ ꯂꯩꯅꯤ ꯂꯩꯅꯤ ꯂꯣꯏ ꯐꯪꯒꯅꯤ ꯍꯥꯏꯇꯥꯏ

ꯑꯣ

ꯃꯈꯣꯏ ꯑꯅꯤꯁꯦ ꯃꯃꯜ

ꯍꯧꯖꯤꯛꯁꯨ ꯑꯗꯨꯝ ꯈꯦꯠꯅꯔꯤ ꯍꯥꯏꯕꯇꯥꯔꯦ ꯄꯤꯊ꯭ꯔꯥꯏꯅ ꯑꯗꯨꯝ ꯇꯥꯡꯉꯤ ꯀꯣꯟꯖꯦꯟꯒꯤꯗꯨꯅ ꯑꯗꯨꯝ ꯈꯔ ꯍꯣꯡꯉꯤ ꯍꯥꯏꯕꯇꯥꯔꯦ ꯑꯗꯨꯝ ꯑꯗꯣ ꯁꯣꯝꯅ ꯄꯣꯠꯇꯣ ꯃꯌꯥꯝꯃ ꯂꯧꯕꯤꯒꯗꯕ ꯑꯣꯏꯔꯒꯗꯤ ꯃꯃꯜꯗꯣ ꯍꯥꯏꯕꯗꯤ ꯂꯧꯒꯗꯧꯕ ꯄꯣꯠꯁꯤꯡꯗꯨꯒꯤ ꯃꯃꯜꯗꯣ ꯑꯗꯨꯝ ꯇꯥꯔꯛꯀꯅꯤꯗ ꯍꯣꯏ

ꯑꯥꯎ ꯁꯣꯝꯅ ꯄꯣꯠ ꯃꯌꯥꯝ ꯂꯧꯕꯤꯒꯗꯕ ꯑꯣꯏꯕꯅꯤꯅ ꯊꯤꯟꯂꯛꯄ ꯌꯥꯒꯅꯤ ꯍꯥꯏꯕꯇꯥꯔꯦ ꯗꯤꯂꯤꯚꯔꯤꯁꯨ ꯑꯗꯨꯝ ꯑꯦꯚꯥꯏꯂꯦꯚꯜ ꯑꯣꯏꯔꯅꯤ ꯁꯣꯝꯒꯤꯗꯤ ꯄꯣꯠ ꯌꯥꯝꯕꯅꯤꯅ ꯍꯥꯏꯕꯇꯥꯔꯦ ꯍꯣꯏ ꯌꯥꯅꯤ ꯌꯥꯅꯤ

ꯑꯣ ꯃꯥꯅ ꯑꯗꯨꯝ ꯈꯟꯖꯔꯛꯑꯖꯅꯤ ꯍꯥꯏꯕꯗꯤ ꯁꯣꯝꯅ ꯄꯥꯝꯕꯤꯕ ꯄꯣꯠ ꯀꯣꯟꯁꯤꯡꯗꯣ ꯍꯥꯏꯕꯤꯔꯛꯑꯒ ꯃꯉꯣꯟꯗ ꯀꯣ ꯍꯣꯏ ꯍꯣꯏ ꯍꯣꯏ ꯑꯗꯨꯒꯨꯝꯕꯗꯣ ꯆꯦꯛ ꯇꯧꯖꯅꯕ

ꯈꯤꯇꯪ ꯁꯣꯝꯅ ꯊꯥꯕꯤꯔꯛꯀꯗꯧꯕ ꯃꯤꯗꯨꯗ ꯈꯤꯇꯪ ꯑꯦꯗꯚꯥꯟꯁ ꯑꯣꯏꯅ ꯈꯤꯇꯪ ꯒꯥꯔꯤ ꯊꯥꯎ ꯀꯩꯒꯩ ꯍꯥꯟꯅꯅꯕ ꯈꯤꯇꯪ ꯄꯤꯕꯤꯔꯛꯄꯁꯨ ꯌꯥꯏ ꯑꯗꯨꯗꯤ ꯑꯗꯨꯗꯤ ꯍꯣꯏ ꯑꯗꯨꯃꯥꯏꯅ ꯇꯧꯅꯔꯁꯤ ꯊꯝꯖꯔꯒꯦꯀꯣ ꯑꯩ ꯗꯨꯀꯥꯟꯁꯨ ꯃꯤ ꯌꯥꯝ ꯂꯥꯛꯑꯦ ꯍꯣꯍꯣꯏ ꯑꯥꯎ ꯊꯝꯃꯦ ꯊꯝꯃꯦ